ꯍꯜꯂꯣ ꯍꯜꯂꯣ ꯑꯣꯖꯥ ꯅꯃꯁꯇꯦ ꯑꯣꯖꯥ ꯑꯥ ꯂꯩꯖꯩ ꯂꯩꯖꯩ ꯇꯥꯛꯄꯤꯌꯨ ꯍꯣꯏ ꯍꯣꯏ ꯐꯅꯤ ꯑꯗꯨꯗꯤ ꯃꯁꯤ ꯍꯧꯖꯤꯛꯇꯤ ꯑꯥꯗꯥꯔ ꯑꯃ ꯀꯝꯄꯜꯁꯔꯤ ꯑꯣꯏꯔꯦ ꯑꯥ ꯑꯉꯥꯡꯗꯨꯒꯤ ꯑꯥꯗꯥꯔ ꯑꯗꯨꯒ ꯃꯥꯒꯤ ꯐꯣꯇꯣ ꯑꯍꯨꯝ ꯑꯃ ꯆꯪꯕꯤꯔꯅꯤ ꯄꯥꯁꯄꯣꯠ ꯐꯣꯇꯣꯒ꯭ꯔꯥꯝ ꯑꯍꯨꯝ ꯑꯃ ꯆꯪꯕꯤꯔꯅꯤ ꯑꯗꯨꯒ ꯃꯥꯒꯤ ꯑꯉꯥꯡꯗꯨꯒꯤ ꯃꯃꯥꯒꯤ ꯃꯄꯥꯒꯤ ꯑꯥꯗꯥꯔ ꯑꯗꯨꯒ ꯑꯅꯤꯗꯨꯒ ꯑꯥ ꯄꯤꯕꯤꯔꯛꯑꯁꯤ ꯑꯗꯨꯃ ꯗꯔꯀꯥꯔ ꯂꯩꯕꯤꯒꯅꯤ ꯑꯗꯨꯒ ꯃꯥꯅ ꯃꯥꯏꯅꯔ ꯑꯣꯏꯕꯅꯤꯅ ꯍꯌꯦꯡ ꯑꯉꯥꯡꯗꯨꯒꯤ ꯑꯦꯀꯥꯎꯟ ꯃꯌꯥꯝꯗꯨ ꯃꯗꯨ ꯃꯦꯅꯦꯖ ꯇꯧꯕꯤꯅꯕ ꯀꯅꯥꯒꯨꯝꯕ ꯁꯦꯅꯤꯌꯔ ꯑꯃ ꯃꯄꯥ ꯈꯪꯗꯦ ꯃꯃꯥ ꯈꯪꯗꯦ ꯃꯣꯏꯒꯤ ꯑꯥ ꯃꯥꯒꯤ ꯑꯩꯈꯣꯏꯒꯤ ꯍꯣ ꯑꯗꯨꯑꯣꯏꯗꯤ ꯃꯄꯥꯗꯨꯅꯤ ꯄꯥꯋꯥꯔ ꯑꯣꯐ ꯑꯦꯇ꯭ꯔꯣꯅꯤ ꯑꯃ ꯑꯉꯥꯡ ꯃꯥꯅ ꯑꯩꯒꯤ ꯑꯉꯥꯡꯁꯤꯒꯤ ꯀꯩꯅꯣ ꯇꯧꯕꯗ ꯌꯦꯠꯅꯕ ꯂꯩꯇ꯭ꯔꯦ ꯃꯥꯒꯤ ꯑꯦꯀꯥꯎꯟꯁꯤ ꯑꯩꯅ ꯑꯣꯄꯔꯦꯠ ꯇꯧꯒꯅꯤ ꯃꯥꯅ ꯃꯦꯆꯨꯔꯤꯇꯤ ꯌꯧꯗ꯭ꯔꯤ ꯐꯥꯎꯕ ꯑꯣꯏꯗ꯭ꯔꯤ ꯐꯥꯎꯕꯗ ꯑꯥ ꯑꯗꯨꯅ ꯑꯗꯨꯒꯨꯝꯕꯒꯤ ꯃꯥꯒꯤ ꯑꯦꯐꯤꯗꯕꯤꯠ ꯑꯃ ꯌꯥꯎꯒꯅꯤ ꯑꯩꯅ ꯑꯉꯥꯡꯁꯤꯒꯤ ꯑꯦꯀꯥꯎꯟ ꯑꯁꯤ ꯐꯖꯅ ꯊꯃꯣꯏ ꯁꯦꯡꯅ ꯐꯖꯅ ꯍꯦꯟꯗꯜ ꯇꯧꯒꯅꯤ ꯑꯩ ꯃꯥꯒꯤ ꯃꯄꯥꯅꯤ ꯑꯩ ꯃꯥꯒꯤ ꯕꯥꯏꯌꯣꯂꯣꯖꯤꯀꯦꯜ ꯐꯥꯗꯔꯅꯤ ꯑꯗꯨꯅ ꯃꯥꯒꯤ ꯑꯦꯀꯥꯎꯟ ꯑꯁꯦ ꯑꯩꯅ ꯊꯃꯣꯏ ꯁꯦꯡꯅ ꯑꯁꯣꯏ ꯑꯉꯥꯝ ꯌꯥꯎꯗꯅ ꯑꯣꯄꯔꯦꯠ ꯇꯧꯒꯅꯤ ꯍꯥꯏꯕꯒꯤ ꯃꯥꯒꯤ ꯑꯦꯐꯤꯗꯥꯕꯤꯠ ꯑꯃ ꯌꯥꯎꯒꯅꯦꯕ ꯑꯥ ꯃꯄꯥꯒꯤ ꯑꯗꯨꯒ ꯍꯧꯖꯤꯛ ꯂꯩꯀꯥꯏꯒꯤ ꯒ꯭ꯔꯥꯝ ꯄꯔꯙꯥꯟ ꯅꯠꯇ꯭ꯔꯒ ꯒ꯭ꯔꯥꯝ ꯄꯟꯆꯥꯌꯠꯀꯤ ꯃꯦꯝꯕꯔ ꯑꯃꯅ ꯍꯥꯏꯔꯤꯕ ꯅꯤꯄꯥ ꯑꯁꯦ ꯑꯉꯥꯡꯁꯤꯒꯤ ꯑꯁꯦꯡꯕ ꯃꯄꯥꯅꯤ ꯍꯥꯏꯕ ꯁꯥꯔꯇꯤꯐꯤꯀꯦꯠ ꯑꯃꯇ ꯄꯥꯏꯕꯤꯔꯛꯑꯁꯤ ꯑꯗꯨ ꯑꯗꯨꯅ ꯑꯇꯩꯗꯤ ꯊꯣꯏꯗꯣꯛꯄ ꯗꯔꯀꯥꯔ ꯂꯩꯕꯤꯔꯔꯣꯏ ꯍꯥꯏꯔꯤꯕ ꯗꯣꯀꯨꯃꯦꯟꯁꯤꯡꯁꯤ ꯆꯪꯕꯤꯔꯒ ꯑꯗꯨꯒ ꯃꯥꯕꯨ ꯑꯉꯥꯡꯗꯨꯕꯨ ꯏꯟꯇ꯭ꯔꯣꯗꯨꯁ ꯇꯧꯕ ꯁꯤꯗ ꯑꯩꯈꯣꯏ ꯕꯦꯡꯁꯤꯗ ꯍꯥꯟꯅ ꯑꯦꯀꯥꯎꯟ ꯂꯩꯕ ꯃꯤ ꯑꯃꯒꯤ ꯁꯣꯏ ꯑꯃꯈꯛꯇꯪ ꯂꯧꯕꯤꯔꯅꯤ ꯑꯗꯨꯗꯤ ꯁꯤꯗꯩꯗ ꯃꯤꯗꯨ ꯑꯗꯨꯝ ꯀꯩꯅꯣ ꯇꯧꯔꯒ ꯀꯅꯥꯅꯣ ꯃꯁꯛ ꯈꯪꯕ ꯃꯤ ꯂꯩꯔꯒꯗꯤ ꯃꯗꯨ ꯐꯣꯝꯗꯨ ꯇꯧꯔ ꯀꯥꯟꯗ ꯑꯩꯈꯣꯏꯅ ꯃꯗꯨꯒꯤ ꯃꯤꯗꯨꯒꯤ ꯁꯣꯏ ꯑꯃ ꯂꯧꯒꯗꯕꯅꯤ ꯍꯣ ꯐꯅꯤ ꯐꯅꯤ ꯃꯥ ꯑꯗꯨꯝ ꯇꯧꯕꯤꯔ ꯌꯥꯔꯦ ꯑꯗꯨꯗꯤ ꯑꯣ ꯑꯗꯨ ꯐꯅꯤ ꯐꯅꯤ ꯍꯧꯖꯤꯛ ꯑꯗꯨꯝ ꯂꯦꯡꯕꯤꯔꯁꯨ ꯌꯥꯔꯦ ꯑꯩ ꯉꯥꯏꯖꯔꯒꯦ ꯑꯧ ꯐꯅꯤ ꯐꯅꯤ ꯐꯅꯤ ꯐꯅꯤ ꯐꯅꯤ ꯊꯥꯒꯠꯆꯔꯤ ꯑꯣꯖꯥ ꯊꯥꯒꯠꯆꯔꯤ ꯐꯅꯤ ꯐꯅꯤ ꯊꯨꯅ ꯇꯧꯖꯒꯦ ꯊꯨꯅ ꯇꯧꯖꯒꯦ ꯐꯅꯤ